ꯍꯥꯏꯕꯤꯔꯣ ꯎꯝ ꯅꯣꯏꯁꯤꯅ ꯀꯔꯝꯕ ꯃꯑꯣꯡꯗ ꯄꯥꯝꯕꯩꯔꯥ

ꯑꯥ ꯑꯥ ꯇꯣꯞꯁ ꯀꯨꯝꯕ ꯂꯤꯛ ꯀꯨꯝꯕꯁꯨ ꯄꯥꯝꯕꯩꯔꯥ ꯑꯥ

ꯑꯥ ꯂꯩꯕꯕꯨꯗꯤ ꯑꯥ ꯑꯁꯤ ꯑꯩꯈꯣꯏ ꯑꯩꯒꯤ ꯀꯩꯅꯣ ꯁꯣꯞꯇꯁꯨ ꯂꯣꯏꯅꯗꯤ ꯐꯪꯉꯦꯕꯀꯣ ꯍꯥꯏꯕꯗꯤ ꯑꯗꯨꯝ ꯁꯤ ꯆꯥꯟꯗꯦꯜꯗꯁꯨ ꯑꯗꯨꯝ ꯇ꯭ꯔꯥꯏꯕꯁꯦ ꯄꯨꯜꯂꯒ ꯂꯩꯕꯅꯤꯅ ꯑꯃ ꯃꯩꯁꯨ ꯑꯗꯨꯝ ꯍꯪꯕ ꯂꯥꯛꯄꯅꯤꯅ ꯑꯩꯅꯁꯨ ꯂꯣꯏꯅꯃꯛꯀꯤꯗꯤ ꯊꯝꯃꯦ ꯑꯗꯨ ꯀꯔꯝꯕ ꯇ꯭ꯔꯥꯏꯕꯀꯤ ꯄꯥꯝꯕꯩꯔꯥ

ꯍꯣꯏ ꯌꯥꯎꯕꯅꯤ ꯌꯥꯎꯕꯅꯤ ꯑꯗꯨꯝ ꯁꯨꯠꯇꯁꯨ ꯂꯩꯌꯦ ꯆꯨꯅꯤꯒ ꯐꯅꯦꯛ ꯀꯨꯝꯕꯒ ꯑꯗꯨꯝ ꯁꯨꯠꯇꯁꯨ ꯑꯗꯨꯝ ꯂꯩꯌꯦ ꯂꯤꯛ ꯀꯨꯝꯕꯁꯨ ꯍꯣꯏ ꯅꯣꯏꯅ ꯄꯥꯝꯂꯗꯤ ꯑꯥ ꯑꯄꯥꯛꯄꯗꯁꯨ ꯂꯩꯌꯦ ꯄꯥꯛꯇꯕꯤꯗ ꯑꯗꯨꯝ ꯁꯤꯡꯒꯜ ꯂꯥꯏꯟ ꯗꯕꯜ ꯂꯥꯏꯟ ꯆꯠꯄꯒꯨꯝꯕꯗꯁꯨ ꯑꯗꯨꯝ ꯂꯩꯒꯅꯤ

ꯑꯣ ꯍꯥꯞ ꯀꯨꯝꯕꯗ

ꯑꯣ ꯍꯥꯞꯇꯤ ꯑꯃꯇꯪ ꯌꯥꯎꯋꯦ ꯃꯈꯥꯔꯣꯝꯗ ꯈꯛꯇꯪ ꯌꯥꯎꯕ ꯈꯣꯏꯗꯨꯅꯦꯕ ꯅꯪꯅ ꯄꯥꯝꯕꯁꯤꯅꯀꯣ ꯑꯥ ꯑꯗꯨꯝꯕꯁꯨ ꯂꯩꯌꯦ ꯍꯣꯏ ꯅꯣꯏꯅꯕꯨ ꯄꯥꯝꯅꯤ ꯍꯥꯏꯔꯕꯗꯤ ꯑꯗꯨꯝ ꯌꯦꯡꯉꯣ ꯑꯥ ꯍꯥꯞꯇꯁꯨ ꯂꯩꯌꯦ ꯐꯨꯜꯒꯤꯁꯨ ꯂꯩꯌꯦ ꯅꯣꯏ ꯄꯥꯝꯕꯗꯤ ꯑꯗꯨꯝ ꯌꯦꯡꯕ ꯌꯥꯒꯅꯤ ꯑꯥ ꯍꯥꯡꯉꯤ ꯍꯥꯡꯉꯤ ꯑꯥ ꯑꯥ ꯍꯣꯏ ꯅꯣꯏꯅ ꯑꯥ ꯅꯣꯏꯅ ꯄꯥꯝꯕ ꯃꯁꯤꯡꯁꯨ ꯑꯗꯨꯝ ꯍꯥꯏꯔꯣ ꯑꯩꯅ ꯑꯗꯨꯝ ꯀꯩꯅꯣ ꯊꯝꯂꯝꯂꯒꯦ ꯑꯗꯨꯗꯤ ꯑꯥ ꯍꯣꯏ